ꯇꯤꯚꯤ ꯌꯦꯡꯕꯗ ꯑꯩꯅ ꯈ꯭ꯋꯥꯏꯗꯒꯤ ꯄꯥꯝꯅ ꯌꯦꯡꯕꯁꯦ ꯐꯤꯂꯝꯒꯨꯝꯕ ꯑꯗꯒꯤ ꯁꯨꯃꯥꯡ ꯂꯤꯂꯥꯒꯨꯝꯕ ꯌꯦꯡꯕꯁꯦ ꯁꯤꯅ ꯍꯦꯟꯅ ꯄꯥꯝꯃꯦ ꯁꯨꯃꯥꯡ ꯂꯤꯂꯥꯅꯁꯨ ꯍꯦꯟꯅ ꯅꯝꯅ ꯌꯦꯡꯉꯦ ꯑꯗꯨꯒ ꯁꯨꯃꯥꯡ ꯂꯤꯂꯥꯒꯨꯝꯕ ꯌꯦꯡꯕꯁꯤꯅ ꯑꯩꯈꯣꯏꯗꯁꯨ ꯋꯥꯈꯜ ꯂꯧꯁꯤꯡ ꯌꯥꯝꯅ ꯑꯣꯏꯍꯜꯂꯤ ꯑꯗꯨꯒ ꯀꯥꯟꯅꯕ ꯄꯥꯎꯇꯥꯛ ꯀꯌꯥꯃꯔꯣꯝ ꯑꯃꯁꯨ ꯑꯗꯨꯝ ꯄꯤ ꯑꯗꯨꯅ ꯁꯨꯃꯥꯡ ꯂꯤꯂꯥ ꯌꯦꯡꯕꯁꯦ ꯌꯥꯝ ꯄꯥꯝꯃꯤ ꯁꯨꯃꯥꯡ ꯂꯤꯂꯥꯅ ꯍꯦꯟꯅ ꯅꯝꯅ ꯌꯦꯡꯉꯤ